ꯃꯍꯩ ꯃꯔꯣꯡꯁꯤꯡꯕꯨ ꯎꯆꯦꯛꯁꯤꯡꯅ ꯆꯥꯊꯣꯛꯄꯗꯒꯤ ꯀꯟꯅꯅꯕ ꯑꯩꯈꯣꯏꯅ ꯄꯩꯁꯥ ꯏꯆꯪ ꯆꯪꯗꯅ ꯇꯧꯕ ꯌꯥꯕ ꯄꯥꯝꯕꯩ ꯈꯔ ꯍꯥꯏꯔꯒꯗꯤ ꯑꯩꯈꯣꯏꯅ

ꯃꯍꯩ ꯃꯔꯣꯡꯁꯤꯡ ꯑꯁꯤꯕꯨ ꯎꯆꯦꯛꯅ ꯆꯥꯊꯣꯛꯈꯤꯕꯗꯒꯤ ꯑꯩꯈꯣꯏꯅ ꯀꯟꯕ ꯌꯥꯕꯒꯤ ꯑꯗꯨꯒꯨꯝꯕ ꯄꯥꯝꯕꯩ ꯃꯈꯜ ꯑꯃꯅꯤ